ꯑꯩꯍꯥꯛꯀꯤ ꯍꯣꯕꯤ ꯍꯥꯏꯔꯒꯗꯤ ꯑꯩꯅ ꯄꯥꯝꯖꯕ ꯈ꯭ꯋꯥꯏꯗꯒꯤ ꯄꯥꯝꯖꯕ ꯍꯣꯕꯤꯁꯤꯗꯤ ꯑꯩꯈꯣꯏ ꯀꯣꯏꯟ ꯀꯂꯦꯛꯁꯟ ꯀꯣꯏꯟ ꯀꯂꯦꯛꯁꯟ ꯍꯥꯏꯔꯒꯗꯤ ꯄꯩꯁꯥ ꯆꯥꯟꯗꯤ ꯆꯠꯄꯤ ꯂꯝ ꯈꯨꯗꯤꯡꯃꯛꯀꯤ ꯆꯥꯟꯗꯤ ꯆꯠꯄꯤ ꯑꯣꯏꯕ ꯌꯥꯏꯀꯣ ꯍꯥꯏꯗꯤ ꯏꯟꯗꯤꯌꯥꯒꯤꯕꯨ ꯑꯣꯏꯔꯣ ꯕꯔꯃꯥꯒꯤꯕꯨ ꯑꯣꯏꯔꯣ ꯑꯗꯒꯤ ꯚꯨꯇꯥꯟꯒꯤꯕꯨ ꯑꯣꯏꯔꯣ ꯆꯩꯅꯥꯒꯤꯕꯨ ꯑꯣꯏꯔꯣ ꯑꯁꯤ ꯃꯌꯥꯝꯁꯤꯒꯤ ꯀꯂꯦꯛꯁꯟ ꯇꯧ ꯁꯤꯒꯤꯁꯤꯗ ꯑꯩꯅ ꯑꯅꯧꯕ ꯀꯂꯦꯛꯇꯔꯗ ꯑꯦꯠꯕꯥꯏꯁ ꯀꯩ ꯇꯧꯅꯤ ꯍꯥꯏꯔꯒꯗꯤ ꯑꯍꯥꯝꯕꯗ ꯍꯧ ꯍꯧꯗꯪ ꯍꯧ ꯍꯧꯗꯪ ꯍꯧ ꯍꯥꯏꯕꯒꯤꯗꯤ ꯌꯥꯝꯅ ꯂꯩꯔꯒꯁꯨ ꯌꯥꯝꯅ ꯂꯩꯇ꯭ꯔꯒꯁꯨ ꯀꯣꯏꯟ ꯑꯃ ꯆꯥꯟꯗꯤ ꯆꯠꯄꯤ ꯑꯃꯇꯪꯗꯒꯤ ꯍꯧꯕꯤꯌꯨ ꯑꯗꯨꯒꯤ ꯃꯇꯨꯡꯗ ꯆꯥꯟꯗꯤ ꯆꯠꯄꯤ ꯑꯃꯗꯒꯤ ꯑꯅꯤ ꯁꯨꯍꯟꯂꯨ ꯑꯅꯤꯗꯒꯤ ꯑꯍꯨꯝ ꯑꯍꯨꯝꯗꯒꯤ ꯃꯔꯤ ꯃꯔꯗꯒꯤ ꯃꯉꯥ ꯍꯥꯏꯕꯗꯤ ꯃꯆꯥ ꯃꯆꯥ ꯃꯆꯥ ꯃꯆꯥ ꯑꯣꯏꯅ ꯍꯧꯔꯒ ꯆꯍꯤ ꯀꯌꯥꯒꯤ ꯃꯇꯨꯡ ꯏꯟꯅ ꯑꯥꯐꯇꯔ ꯆꯍꯤ ꯃꯉꯥꯒꯤ ꯃꯇꯨꯡ ꯑꯣꯔ ꯆꯍꯤ ꯇꯔꯥꯒꯤ ꯃꯇꯨꯡꯗꯗꯤ ꯅꯪꯒꯤ ꯑꯃꯃꯝꯇꯪ ꯊꯥ ꯊꯥ ꯈꯨꯗꯤꯡꯒꯤ ꯑꯣꯔ ꯍꯞꯇꯥ ꯍꯞꯇꯥ ꯈꯨꯗꯤꯡꯒꯤ ꯗꯨꯝ ꯀꯂꯦꯛ ꯇꯧꯕꯗꯣ ꯃꯇꯝꯒꯤ ꯃꯇꯨꯡ ꯏꯟꯅ ꯑꯗꯨꯝ ꯌꯥꯃꯛꯄꯅꯤ ꯑꯁꯤ ꯍꯥꯟꯅ ꯍꯥꯏꯖꯒꯦ ꯑꯗꯨꯒꯤ ꯑꯗꯨꯒꯤ ꯃꯇꯨꯡꯗ ꯅꯪꯅ ꯀꯣꯏꯟ ꯀꯂꯦꯛꯇꯪ ꯑ ꯀꯣꯏꯟ ꯀꯂꯦꯛꯇꯤꯡꯁꯤꯗ ꯍꯣꯕꯤ ꯑꯣꯏꯅ ꯐꯖꯟꯅ ꯇꯧꯒꯦ ꯍꯥꯏꯔꯒꯗꯤ ꯕꯦꯔꯥꯏꯇꯤ ꯂꯩꯍꯟꯕ ꯑꯃ ꯕꯦꯔꯥꯏꯇꯤ ꯂꯩꯍꯟꯕ ꯍꯥꯏꯕ ꯃꯇꯝꯗꯗꯤ ꯑꯩꯈꯣꯏꯒꯤ ꯀꯟꯇ꯭ꯔꯤ ꯑꯃꯇꯪꯗꯒꯤ ꯅꯠꯇꯕ ꯀꯟꯇ꯭ꯔꯤ ꯃꯌꯥꯝꯗꯒꯤ ꯃꯌꯥꯝ ꯑꯃ ꯕꯦꯔꯥꯏꯇꯤ ꯃꯌꯥꯝ ꯑꯃ ꯑꯗꯨꯇꯪꯁꯨ ꯅꯠꯇꯅ ꯗꯤꯅꯣꯃꯤꯅꯦꯁꯟ ꯍꯥꯏꯗꯤ ꯆꯥꯟꯗꯤ ꯆꯠꯄꯤꯗꯣ ꯄꯩꯁꯥ ꯀꯌꯥꯒꯤꯅꯣ ꯄꯩꯁꯥ ꯇꯔꯥꯒꯤꯔꯥ ꯄꯩꯁꯥ ꯀꯨꯟꯒꯤꯔꯥ ꯀꯨꯟꯊ꯭ꯔꯥꯒꯤꯔꯥ ꯑꯗꯨ ꯃꯌꯥꯝꯗꯨꯒꯤꯗꯨꯁꯨ ꯕꯦꯔꯥꯏꯇꯤ ꯃꯈꯜ ꯑꯃ ꯂꯩꯍꯟꯕ ꯑꯁꯤꯒꯤ ꯂꯩꯍꯜꯂꯤꯁꯤꯅ ꯀꯩꯅꯣ ꯃꯇꯝꯗꯗꯤ ꯑꯩꯈꯣꯏꯗ ꯕꯣꯔꯤꯡ ꯆꯨꯍꯟꯗꯕ ꯑꯩꯈꯣꯏꯗ ꯇꯟꯊꯍꯟꯗꯕ ꯑꯩꯈꯣꯏꯅ ꯇꯧꯔꯤꯕ ꯄꯣꯠꯇꯨꯗ ꯑꯩꯈꯣꯏꯒꯤ ꯄꯥꯝꯖꯕ ꯑꯗꯣ ꯑꯗꯨꯝ ꯑꯩꯈꯣꯏꯅ ꯌꯦꯡ ꯌꯦꯡꯉꯤ ꯈꯨꯗꯤꯡꯒꯤ ꯀꯩꯅꯣ ꯇꯧꯔꯤ ꯈꯨꯗꯤꯡꯒꯤ ꯑꯩꯈꯣꯏꯅ ꯄꯥꯝꯖꯕꯗꯣ ꯍꯦꯟꯅ ꯍꯦꯟꯒꯠꯍꯟꯕ ꯑꯗꯨꯝ ꯑꯃ ꯑꯣꯏ ꯑꯗꯨꯒꯤ ꯃꯇꯨꯡꯗ ꯑꯇꯣꯞꯄꯗꯤ ꯀꯩ ꯍꯥꯏꯒꯦ ꯌꯝꯅꯤ ꯃꯇꯝꯗ ꯃꯤ ꯃꯄꯥꯜ ꯂꯝꯗ ꯆꯠꯂꯨꯕ ꯑꯣꯔ ꯂꯝ ꯑꯇꯣꯞꯄꯗ ꯆꯠꯂꯨꯕ ꯃꯌꯥꯝꯗ ꯃꯣꯏꯗꯒꯤ ꯄꯩꯁꯥꯕꯨ ꯑꯣꯏꯔꯣ ꯆꯥꯟꯗꯤ ꯆꯠꯄꯤꯕꯨ ꯑꯣꯏꯔꯣ ꯅꯠꯇ꯭ꯔꯒ ꯑꯩꯈꯣꯏꯒꯤ ꯄꯩꯁꯥ ꯆꯦꯗꯕꯨ ꯑꯣꯏꯔꯣ ꯑꯗꯨꯒꯩꯗꯣ ꯃꯣꯏꯗ ꯍꯪꯉꯨ ꯍꯪꯂꯒꯗꯤ ꯄꯤꯔꯛꯀꯅꯤ ꯍꯪꯗ꯭ꯔꯒꯗꯤ ꯃꯤꯅ ꯆꯠꯂꯨꯔꯒꯁꯨ ꯈꯣꯠꯂꯨꯔꯒꯁꯨ ꯅꯉꯣꯟꯗ ꯗꯥꯏꯔꯦꯛ ꯄꯤꯕ ꯍꯥꯏꯕꯗꯣ ꯂꯩꯔꯣꯏ ꯑꯗꯨꯅ ꯑꯁꯤꯒꯤ ꯑꯦꯠꯕꯥꯏꯁ ꯑꯍꯨꯝꯁꯦ ꯑꯩ ꯍꯥꯏꯅꯤꯡꯏ